ꯑꯩꯒꯤ ꯐꯣꯟꯁꯦ ꯌꯥꯔꯛꯇ꯭ꯔꯕ ꯃꯇꯝꯗ ꯑꯩꯒꯤ ꯐꯣꯟ ꯁꯥꯔꯚꯤꯁ ꯇꯧꯕ ꯃꯤꯗꯨꯒ ꯇꯥꯅꯩ ꯌꯥꯔꯛꯇ꯭ꯔꯕ ꯃꯇꯝꯗ ꯑꯗꯨꯒꯤꯗꯃꯛꯇ ꯀꯔꯤꯒꯨꯝꯕ ꯌꯥꯔꯛꯇ꯭ꯔꯗꯤ ꯑꯩꯒꯤ ꯐꯣꯟ ꯔꯦꯗꯃꯤ ꯐꯣꯟ ꯑꯣꯏꯔꯣ ꯔꯦꯗꯃꯤ ꯐꯣꯟꯒꯤ ꯁꯥꯔꯚꯤꯁꯤꯡ ꯇꯧꯕ ꯃꯐꯝꯗ ꯑꯗꯨꯒ ꯐꯣꯟ ꯁꯦꯝꯕ ꯆꯠꯆꯩ